ꯑꯥ ꯏꯇꯥꯎ ꯅꯪ ꯏꯁꯇ꯭ꯔꯦꯁꯇꯤ ꯂꯩꯒꯅꯣ ꯄꯔꯤꯈꯥꯗꯤ ꯑꯗꯨꯝ ꯌꯥꯏꯅ ꯃꯤ ꯂꯣꯏꯅꯃꯛ ꯄꯔꯤꯈꯥꯗꯣ ꯑꯗꯨꯝ ꯇꯧꯅꯤꯡꯉꯥꯏꯅꯤ ꯑꯩꯁꯨꯅꯤ ꯑꯩꯁꯨ ꯂꯥꯏꯔꯤꯛꯁꯨ ꯁꯨꯡꯄꯥ ꯄꯥꯗ꯭ꯔꯤꯕ ꯀꯣ ꯑꯩꯁꯨ ꯑꯗꯨ ꯏꯇꯥꯎ ꯑꯩꯁꯦ ꯑꯩꯈꯣꯏꯁꯦ ꯑꯗꯨꯝ ꯀꯤꯔꯣꯅꯨ ꯏꯁꯇ꯭ꯔꯦꯁꯇꯤ ꯂꯩꯒꯅꯨꯗ ꯑꯦꯟꯖꯥꯏꯇꯤ ꯏꯁꯇ꯭ꯔꯦꯁꯇꯤ ꯂꯩꯒꯅꯨ ꯍꯧꯖꯤꯛꯀꯣ ꯅꯪ ꯑꯦꯛꯁꯔꯁꯥꯏꯁ ꯀꯨꯝꯕ ꯗꯔꯀꯥꯔ ꯑꯣꯏꯕ ꯃꯥꯜꯂꯦ ꯑꯗꯨ ꯏꯁꯇ꯭ꯔꯦꯁ ꯀꯤ ꯑꯦꯛꯁꯔꯁꯥꯏꯁꯇꯣ ꯑꯗꯨꯝ ꯌꯨꯇꯨꯞ ꯁꯤꯡꯗ ꯑꯗꯨꯝ ꯌꯨꯇꯨꯕꯔꯁꯤꯡꯅ ꯑꯗꯨꯝ ꯑꯞꯂꯣꯠ ꯇꯧꯔꯒ ꯂꯩꯌꯦ ꯑꯗꯨ ꯅꯪ ꯅꯪ ꯑꯩꯅ ꯂꯤꯡꯛ ꯑꯃꯗꯤ ꯊꯥꯕꯤꯒꯦ ꯑꯩꯗꯤ ꯑꯗꯨꯝ ꯁꯤꯖꯤꯟꯅꯔꯒ ꯑꯗꯨꯝ ꯏꯁꯇ꯭ꯔꯦꯁꯇꯤ ꯂꯩꯇꯦꯕꯀꯣ ꯗꯨꯗꯣ ꯅꯪꯁꯨ ꯁꯤꯖꯤꯟꯅꯧꯑꯣ ꯑꯗꯨ ꯕꯤꯗꯤꯑꯣꯗꯣ ꯑꯗꯨ ꯑꯩ ꯊꯥꯒꯦ ꯑꯗꯨꯀꯣ ꯑꯩꯈꯣꯏꯅ ꯐꯖꯅ ꯃꯇꯝꯁꯨ ꯂꯩꯔꯤꯅꯤꯅ ꯑꯩꯈꯣꯏꯅ ꯐꯖꯅ ꯄꯥꯊꯣꯛꯂꯒ ꯂꯣꯏꯔꯦꯅ ꯀꯔꯤ ꯏꯁꯇ꯭ꯔꯦꯁ ꯑꯣꯏꯕ꯭ꯔꯥꯅꯦ ꯌꯥꯏꯗ ꯑꯩꯅꯁꯨ ꯕꯤꯗꯤꯑꯣꯗꯤ ꯊꯥꯕꯤꯒꯦ ꯑꯩꯅꯁꯨ ꯃꯇꯦꯡ ꯄꯥꯡꯕꯤꯒꯦ ꯅꯪ ꯏꯁꯇ꯭ꯔꯦꯁ ꯑꯣꯏꯔꯗꯤ ꯅꯪ ꯋꯥꯈꯜ ꯋꯥꯔꯗꯤꯀꯣ ꯑꯩꯉꯣꯟꯗꯁꯨ ꯄꯥꯎ ꯐꯥꯎꯅꯔꯒ ꯑꯩꯉꯣꯟꯗꯁꯨ ꯀꯣꯜ ꯇꯧꯔꯛꯑꯣꯕ ꯃꯔꯝ ꯃꯔꯝꯇ ꯀꯣꯜ ꯇꯧꯕꯁꯨ ꯌꯥꯏꯌꯦꯕ